ꯑꯦꯃꯥꯖꯣꯟꯗꯒꯤ ꯐꯨꯔꯤꯠ ꯑꯃ ꯑꯩꯅ ꯅꯍꯥꯟ ꯀꯛꯑꯦ ꯑꯗꯨ ꯅꯣꯉꯥꯟꯕꯒ ꯊꯤꯜꯂꯛꯑꯦ ꯐꯨꯔꯤꯠꯇꯨ ꯌꯥꯝꯅ ꯐꯖꯩ ꯃꯆꯨꯒꯗꯨ ꯄꯣꯁ ꯌꯥꯝ ꯇꯥꯏ ꯑꯩꯉꯣꯟꯗ ꯆꯞ ꯆꯥꯔꯦ ꯌꯥꯝꯅ ꯏꯪꯁꯨ ꯏꯪꯏ ꯃꯃꯜꯁꯨ ꯍꯣꯡꯏ ꯌꯥꯎꯁꯪꯒꯤ ꯑꯣꯐꯔꯗ ꯂꯧꯍꯧꯕꯅꯤ ꯆꯥꯅꯤꯄꯥꯜ ꯍꯥꯏꯕꯅꯤ ꯂꯨꯄꯥ ꯆꯥꯝꯃꯉꯥꯗ ꯂꯧꯍꯧꯕꯅꯤ